ꯍꯜꯂꯣ ꯅꯪꯅ ꯅꯍꯥꯟ ꯑꯦꯗꯚꯥꯟꯁ ꯊꯥꯕꯗꯣ ꯀꯔꯤ ꯍꯥꯏꯕꯅꯣ ꯍꯧꯖꯤꯛꯇꯤ ꯏꯕꯥꯅꯤꯒꯤꯗꯣ ꯇꯣꯉꯥꯟꯈ꯭ꯔꯦ ꯅꯪꯅ ꯌꯨꯝ ꯂꯩꯕ ꯅꯨꯄꯤ ꯁꯥꯔꯅꯤ ꯎꯝ ꯑꯗꯨ ꯅꯪ ꯑꯗꯨ ꯊꯕꯛꯇꯨ ꯅꯪ ꯑꯗꯨꯗꯤ ꯐꯦꯕ꯭ꯔꯨꯋꯥꯔꯤꯒꯤ ꯊꯥꯗ ꯅꯪꯒꯤ ꯑꯩ ꯄꯩꯁꯥꯗꯣ ꯍꯥꯞꯄꯔꯣꯏ ꯑꯗꯨ ꯐꯦꯕ꯭ꯔꯨꯋꯥꯔꯤ ꯊꯥꯗꯨ ꯍꯧꯖꯤꯛ ꯄꯤꯈ꯭ꯔꯒꯦ ꯍꯥꯏꯔꯗꯤ ꯅꯪ ꯍꯧꯔꯦꯟ ꯀꯣꯟꯅ ꯅꯪ ꯋꯥꯔꯣꯏꯗ꯭ꯔꯣ ꯅꯪ ꯐꯦꯕ꯭ꯔꯨꯋꯥꯔꯤ ꯊꯥꯗ ꯄꯩꯁꯥ ꯐꯪꯗ꯭ꯔꯒ ꯂꯩꯔꯗꯤ ꯋꯥꯔꯣꯏꯗ꯭ꯔꯣ ꯅꯪ ꯀꯔꯤ ꯊꯕꯛ ꯀꯔꯤꯒꯨꯝꯕ ꯊꯕꯛ ꯃꯔꯨ ꯑꯣꯏꯕ ꯂꯩꯕꯒꯤꯅꯣ ꯀꯔꯤ ꯑꯆꯤꯟꯕ ꯂꯩꯕꯒꯤ ꯍꯧꯖꯤꯛ ꯑꯦꯗꯚꯥꯟꯁ ꯅꯤꯕꯅꯣ ꯑꯣ ꯍꯣꯏ ꯑꯗꯨ ꯌꯦꯡꯒꯦ ꯑꯗꯨ ꯑꯣꯏꯔꯁꯨ ꯊꯕꯛꯇꯤ ꯅꯪ ꯅꯤꯇꯤꯒ ꯂꯥꯛꯄ ꯇꯥꯔꯦꯀꯣ ꯅꯪ ꯍꯧꯖꯤꯛꯀꯤ ꯊꯥꯁꯦ ꯑꯦꯗꯚꯥꯟꯁ ꯂꯧꯈ꯭ꯔꯕꯅꯤꯅ ꯊꯕꯛꯇꯤ ꯅꯪ ꯈꯔꯥ ꯑꯦꯛꯁꯇ꯭ꯔꯥꯁꯨ ꯁꯨꯔꯒ ꯈꯔꯥ ꯂꯧꯕ ꯇꯥꯔꯦꯀꯣ ꯍꯣꯏ ꯑꯩꯁꯨ ꯍꯥꯞꯅꯤꯡꯉꯥꯏꯗꯤ ꯇꯧꯒꯦ ꯑꯗꯨ ꯍꯧꯖꯤꯛ ꯍꯧꯖꯤꯛꯇꯤ ꯑꯩꯁꯨ ꯂꯩꯇꯦ ꯑꯗꯨ ꯑꯣꯏꯔꯁꯨ ꯅꯪꯒꯤ ꯖꯥꯅꯨꯋꯥꯔꯤ ꯊꯥꯒꯤꯗ ꯄꯤꯒꯦ ꯇꯧꯕ ꯅꯨꯃꯤꯠꯇ ꯄꯨꯟꯅ ꯄꯨꯂꯞ ꯄꯤꯔꯁꯨ ꯌꯥꯏꯗꯅꯀꯣ ꯌꯥꯕ꯭ꯔꯥ ꯌꯥꯗ꯭ꯔꯥ ꯑꯗꯨ ꯅꯪꯁꯨ ꯀꯔꯤ ꯀꯔꯤ ꯑꯃꯨꯛꯀ ꯑꯗꯨꯒꯤ ꯃꯅꯨꯡꯗ ꯅꯪ ꯀꯔꯤ ꯀꯔꯤ ꯇꯧꯒꯅꯤ ꯀꯔꯤ ꯀꯔꯤ ꯊꯕꯛ ꯍꯦꯟꯖꯤꯟꯅ ꯇꯧꯒꯅꯤ ꯅꯪ ꯍꯣꯏ ꯍꯣꯏ ꯑꯗꯨꯃꯥꯏꯅ ꯇꯧꯔꯗꯤ ꯑꯩꯁꯨ ꯅꯪꯕꯨ ꯍꯣꯏ ꯑꯩꯁꯨ ꯅꯪꯕꯨ ꯄꯥꯝꯅꯤꯡꯉꯥꯏ ꯇꯧꯒꯦ ꯑꯗꯨ ꯅꯪ ꯍꯧꯖꯤꯛꯇꯤ ꯑꯩꯒꯤ ꯃꯈꯣꯜ ꯇꯥꯔꯤꯕ꯭ꯔ ꯑꯩꯅ ꯈꯨꯝꯕꯗꯨ ꯁꯤꯗꯒꯤꯁꯨ ꯇꯥꯕ꯭ꯔꯥ ꯇꯥꯗꯦꯀꯣ ꯑꯩꯁꯨ ꯑꯥ ꯃꯅꯨꯡꯗ ꯆꯪꯉꯒ ꯈꯨꯝꯈ꯭ꯔꯦꯕ ꯑꯗꯨ ꯍꯣꯏ ꯑꯗꯨ ꯑꯩꯁꯨ ꯇꯧꯕꯤꯅꯤꯡꯉꯥꯏ ꯇꯧꯕꯤꯅꯤꯡꯉꯥꯏꯗꯤ ꯍꯣꯠꯅꯔꯒꯦ ꯑꯗꯨ ꯑꯣꯏꯔꯗꯤ ꯖꯅꯨꯋꯥꯔꯤꯒꯤ ꯊꯥꯒ ꯐꯦꯕꯨꯋꯥꯔꯤꯒꯤ ꯊꯥꯗ ꯅꯪꯒꯤ ꯄꯨꯟꯅ ꯇꯣꯂꯣꯞ ꯄꯤꯈ꯭ꯔꯣ ꯍꯥꯏꯔꯗꯤ ꯅꯪꯒꯤꯁꯦ ꯑꯗꯨ ꯑꯣꯏꯔꯗꯤ ꯂꯤꯁꯤꯡ ꯇꯔꯥꯅꯤꯊꯣꯏ ꯑꯣꯏꯒꯅꯤꯀꯣ ꯍꯣꯏ ꯍꯣꯏ ꯇꯧꯕꯤꯔꯒꯦ ꯇꯧꯕꯤꯔꯒꯦ ꯊꯝꯃꯦꯀꯣ